ꯍꯂꯣ ꯍꯣꯔꯦꯟꯗꯣ ꯑꯩꯈꯣꯏꯒꯤ ꯋꯥꯡꯒꯣꯏ ꯕꯖꯥꯔꯗ ꯀꯔꯤ ꯃꯤꯃꯤ ꯁꯤꯡꯖꯨꯗꯨ ꯆꯥꯃꯤꯟꯅꯁꯤ ꯄꯨꯡ ꯃꯉꯥ ꯑꯗ꯭ꯋꯥꯏꯗ ꯅꯪ ꯁꯪꯒꯗ꯭ꯔꯣ ꯑꯗꯨꯗꯤ ꯑꯩꯈꯣꯏ ꯃꯌꯥꯝ ꯄꯨꯟꯅ ꯍꯣꯔꯦꯟ ꯆꯥꯃꯤꯟꯅꯔꯁꯤ ꯐꯔꯦ ꯊꯝꯃꯒꯦ